ꯃꯤꯑꯣꯏꯕ ꯑꯃꯒꯤ ꯄꯨꯟꯁꯤꯗ ꯍꯤꯡꯕꯗ ꯌꯥꯝꯅ ꯃꯔꯨ ꯑꯣꯏꯕ ꯑꯃꯁꯦ ꯑꯦꯂꯦꯛꯇ꯭ꯔꯤꯁꯤꯇꯤ ꯑꯁꯤꯅꯦꯕꯀꯣ ꯃꯁꯤ ꯑꯩꯍꯥꯛ ꯈꯛꯇꯒꯤ ꯋꯥ ꯅꯠꯇꯦ ꯃꯤꯄꯨꯝ ꯈꯨꯗꯤꯡꯃꯛꯇ ꯍꯦꯟꯅ ꯃꯔꯨ ꯑꯣꯏꯕ ꯉꯛꯇꯅꯦꯕ ꯃꯩ ꯂꯥꯛꯇꯕ ꯑꯣꯏꯕ ꯇꯥꯔꯒꯗꯤ ꯑꯩꯈꯣꯏꯒꯤ ꯁꯥꯇ꯭ꯔ ꯑꯣꯏꯔꯤꯕ ꯁꯤꯡꯁꯤꯒꯤ ꯄꯨꯟꯁꯤꯗ ꯌꯥꯝꯅ ꯑꯀꯥꯏꯕ ꯍꯦꯟꯅ ꯑꯀꯥꯏꯕ ꯄꯤꯌꯦꯕ ꯀꯔꯤꯒꯤꯅꯣ ꯍꯥꯏꯕꯇꯔꯒꯗꯤ ꯍꯧꯖꯤꯛ ꯍꯧꯖꯤꯛ ꯃꯅꯤꯄꯨꯔꯗꯁꯨ ꯃꯩꯁꯤ ꯌꯥꯝꯅ ꯐꯤꯕꯝ ꯊꯤꯔꯦ ꯃꯩ ꯂꯥꯛꯄꯒꯤ ꯆꯥꯡꯁꯤ ꯌꯥꯝꯅ ꯅꯥꯏꯗ꯭ꯔꯦ ꯅꯨꯃꯤꯠ ꯇꯥꯔꯛꯄ ꯑꯃꯁꯨꯡ ꯅꯣꯉꯥꯜꯂꯛꯄꯁꯦ ꯃꯩꯁꯦ ꯌꯥꯝꯅ ꯆꯥꯡ ꯅꯥꯏꯗꯦ ꯃꯨꯠꯂꯤ ꯅꯨꯃꯤꯠ ꯇꯥꯔꯛꯄ ꯃꯇꯝꯗ ꯃꯩ ꯃꯨꯠꯄ ꯍꯥꯏꯕꯁꯤ ꯌꯥꯝꯅ ꯈꯨꯗꯣꯡ ꯊꯤꯅꯤꯡꯉꯥꯏ ꯑꯃꯅꯤ ꯑꯉꯥꯡꯁꯤꯡꯅ ꯂꯥꯏꯔꯤꯛ ꯄꯥꯖꯕ ꯁꯥꯇ꯭ꯔꯁꯤꯡ ꯑꯣꯏꯕꯁꯤꯡꯅ ꯂꯥꯏꯔꯤꯛ ꯄꯥꯖꯕ ꯊꯕꯛ ꯏꯟꯈꯥꯡ ꯇꯧꯕ ꯆꯥꯛ ꯌꯦꯟꯁꯥꯡ ꯊꯣꯡꯕ ꯃꯇꯝꯗ ꯌꯥꯝꯅ ꯈꯨꯗꯣꯡ ꯊꯤꯅꯤꯡꯉꯥꯏ ꯑꯃꯅꯤ ꯃꯩ ꯂꯥꯛꯇꯕ ꯇꯥꯔꯒꯗꯤ ꯄꯩꯁꯥ ꯄꯥꯏꯕ ꯏꯅꯥꯛ ꯈꯨꯟꯕ ꯏꯃꯨꯡꯗꯕꯨꯗꯤ ꯇꯣꯉꯥꯟꯕ ꯁꯣꯂꯔ ꯏꯟꯕꯔꯇꯔꯅ ꯆꯤꯡꯕ ꯂꯩ ꯑꯗꯨꯕꯨ ꯂꯥꯏꯔꯕ ꯏꯃꯨꯡꯁꯤꯡꯗꯗꯤ ꯀꯦꯟꯗꯜ ꯂꯥꯇꯦꯟ ꯊꯥꯟꯕꯁꯤꯅ ꯍꯦꯟꯅ ꯈꯨꯗꯣꯡ ꯊꯤꯅꯤꯡꯉꯥꯏ ꯑꯣꯏꯍꯜꯂꯦꯕ ꯃꯤ ꯃꯁꯤꯗ ꯃꯤꯌꯥꯝ ꯈꯨꯗꯤꯡꯃꯛ ꯑꯁꯤ ꯌꯨꯝꯊꯣꯡ ꯈꯨꯗꯤꯡꯒꯤ ꯏꯟꯕꯔꯇꯔ ꯀꯅꯥꯝꯇ ꯂꯩꯇꯦꯕꯀꯣ